ꯑꯩꯈꯣꯏ ꯃꯅꯤꯄꯨꯔꯁꯦ ꯇ꯭ꯔꯥꯟꯁꯄꯣꯔꯇꯦꯁꯟꯗꯗꯤ ꯈꯤꯇꯪꯗꯤ ꯈꯤꯇꯪꯗꯤ ꯋꯥꯠꯂꯤꯕꯔꯥꯅꯗꯤ ꯈꯜꯂꯦ ꯍꯥꯏꯗꯤ ꯑꯈꯣꯏꯁꯦ ꯑꯣꯇꯣꯕꯨꯗꯤ ꯃꯌꯥꯝ ꯆꯦꯜꯂꯦ ꯑꯣꯇꯣꯅ ꯑꯣꯏꯅ ꯑꯗꯨꯝ ꯀꯦꯞ ꯁꯔꯕꯤꯁ ꯀꯩ ꯀꯥ ꯀꯦꯞ ꯁꯔꯕꯤꯁꯁꯨ ꯈꯤꯇꯪ ꯋꯥꯅ ꯊꯣꯛꯑꯦ ꯑꯗꯨꯒ ꯑꯣꯇꯣꯕꯨꯗꯤ ꯃꯌꯥꯝ ꯆꯦꯜꯂꯦ ꯑꯗꯣꯏꯇꯔꯁꯨ ꯍꯥꯏꯗꯤ ꯅꯨꯡꯉꯥꯏꯔꯛꯇꯕ ꯍꯥꯏꯗꯤ ꯊꯧꯗꯣꯛ ꯑꯣꯏꯔꯣ ꯀꯩꯒꯨꯝꯕ ꯑꯃ ꯆꯠꯅꯤꯡꯉꯛꯑꯀꯥꯟꯗ ꯑꯩꯈꯣꯏꯅ ꯁꯨꯃꯥꯏꯅ ꯑꯣꯇꯣꯗ ꯆꯠꯄ ꯈꯣꯠꯄꯗꯨ ꯅꯨꯉꯥꯏꯔꯛꯇꯕꯀꯥꯟ ꯌꯥꯎꯔꯛꯑꯦ ꯑꯗꯨꯅ ꯀꯦꯞ ꯁꯔꯕꯤꯁꯁꯨ ꯐꯖꯅ ꯇꯧꯍꯟꯅꯤꯡꯉꯦ ꯑꯗꯨꯗꯨꯒ ꯕꯁꯁꯨ ꯕꯁ ꯁꯔꯕꯤꯁꯁꯤꯁꯨ ꯍꯥꯟꯅꯗꯤ ꯈꯤꯇꯪ ꯃꯔꯛ ꯑꯃꯃꯨꯛ ꯇꯧꯔꯝꯃꯦ ꯑꯗꯨꯗꯨꯒ ꯑꯃꯨꯛ ꯇꯧꯈꯤꯗ꯭ꯔꯦ ꯑꯗꯨꯒꯤ ꯒꯕꯔꯃꯦꯟꯠꯅ ꯈꯤꯇꯪ ꯑꯗꯨꯃꯥꯏꯅ ꯍꯥꯏꯗꯤ ꯁꯤꯜꯂꯒ ꯑꯣꯏꯔꯣ ꯑꯗꯨꯃꯥꯏꯅ ꯒꯕꯔꯃꯦꯟꯠꯀꯤ ꯕꯁ ꯁꯔꯕꯤꯁꯁꯨ ꯇꯧꯍꯟꯅꯤꯡꯉꯦ ꯑꯗꯨꯗꯨꯒ ꯍꯥꯏꯗꯤ ꯑꯇꯣꯞꯄ ꯐꯣꯔꯦꯟ ꯀꯟꯇ꯭ꯔꯤꯁ ꯑꯣꯏꯔꯣ ꯑꯩꯈꯣꯏ ꯁꯤ ꯑꯦꯔꯄꯣꯔꯠ ꯂꯩꯕꯁꯦ ꯑꯦꯔꯄꯣꯔꯠꯁꯦ ꯏꯟꯇꯔꯅꯦꯁꯅꯦꯜꯅꯦꯗꯤ ꯍꯥꯏꯌꯦ ꯑꯗꯨꯗꯨꯒ ꯏꯟꯇꯔꯅꯦꯁꯅꯦꯜꯅꯦ ꯃꯃꯤꯡꯒꯤ ꯈꯛꯇꯪ ꯏꯟꯇꯔꯅꯦꯁꯅꯦꯜ ꯑꯣꯏꯕꯗꯨ ꯑꯗꯣ ꯃꯃꯤꯡꯒꯤꯈꯛ ꯑꯣꯏꯕꯗꯨ ꯅꯠꯇꯕ ꯍꯥꯏꯗꯤ ꯑꯇꯣꯞꯄ ꯀꯟꯇ꯭ꯔꯤꯁꯤꯡꯗ ꯆꯠꯅꯤꯡꯕꯗꯣ ꯑꯗꯨ ꯍꯥꯏꯗꯤ ꯏꯟꯇꯔꯅꯦꯁꯅꯦꯜꯅꯦ ꯍꯥꯏꯔꯒ ꯑꯇꯣꯞꯄꯗ ꯆꯠꯄ ꯌꯥꯗ꯭ꯔꯗꯤ ꯀꯩꯝ ꯀꯥꯟꯅꯗꯦ ꯑꯗꯨꯅ ꯐ꯭ꯂꯥꯏꯠ ꯁꯔꯕꯤꯁꯁꯨ ꯈꯔ ꯏꯟꯇꯔꯅꯦꯁꯅꯦꯜꯒꯤ ꯆꯠꯄ ꯌꯥꯕꯒꯤ ꯈꯨꯗꯣꯡꯆꯥꯕꯗꯣ ꯐꯪꯍꯟꯅꯤꯡꯉꯦ ꯑꯗꯨꯒ ꯀꯩꯅꯣꯁꯦ ꯀꯔꯤ